ꯀꯔꯕꯥꯔ ꯇꯧꯕꯗ ꯁꯤꯖꯤꯟꯅꯕ ꯌꯥꯕ ꯅꯦꯆꯔꯦꯜ ꯔꯦꯁꯣꯔꯁꯁꯤꯡ ꯑꯗꯨꯗꯤ ꯀꯧꯅꯥ ꯀꯧꯅꯥ ꯍꯥꯏꯔꯤꯕ ꯄꯣꯇꯁꯛ ꯑꯁꯤꯅ ꯐꯛ ꯁꯥꯕ ꯐ꯭ꯂꯋꯥꯔ ꯄꯣꯠ ꯁꯥꯕ ꯑꯇꯩ ꯑꯇꯩ ꯑꯦꯅꯤ ꯑꯥꯏꯇꯦꯝ ꯁꯥꯕꯗ ꯁꯤꯖꯤꯟꯅꯕ ꯃꯈꯜ ꯑꯃꯅꯤ ꯄꯣꯠꯁꯛ ꯑꯃꯅꯤ ꯃꯁꯤ ꯑꯩꯈꯣꯏ ꯃꯅꯤꯄꯨꯔꯗ ꯃꯔꯥꯡ ꯀꯥꯏꯅ ꯐꯪꯕꯅ ꯃꯔꯝ ꯑꯣꯏꯔꯒ ꯃꯁꯤꯅ ꯀꯔꯕꯥꯔ ꯇꯧꯕꯗ ꯑꯗꯨꯛꯀꯤ ꯃꯇꯤꯛ ꯀꯥꯅꯕ ꯄꯤꯕ ꯄꯣꯠꯁꯛ ꯑꯃꯅꯤ ꯍꯥꯏꯖꯅꯤꯡꯉꯤ ꯎꯆꯥꯟ ꯎꯆꯥꯟ ꯍꯥꯏꯔꯤꯕ ꯄꯣꯠꯁꯛ ꯑꯁꯤ ꯎꯗ ꯑꯗꯨꯛꯀꯤ ꯃꯇꯤꯛ ꯀꯟꯕ ꯃꯅꯤꯄꯨꯔꯗ ꯃꯔꯥꯡ ꯀꯥꯏꯅ ꯐꯪꯕ ꯎ ꯃꯈꯜ ꯑꯃꯅꯤ ꯃꯁꯤꯅ ꯎꯄꯨ ꯀꯥꯡꯊꯣꯟ ꯇꯦꯕꯜ ꯆꯧꯀ꯭ꯔꯤ ꯅꯆꯤꯡꯕ ꯐꯔꯅꯤꯆꯔ ꯑꯥꯏꯇꯦꯝꯁꯤꯡ ꯁꯥꯕꯗ ꯑꯗꯨꯛꯀꯤ ꯃꯇꯤꯛ ꯀꯥꯅꯍꯜꯂꯤ ꯃꯄꯥꯡꯒꯜ ꯀꯟꯍꯜꯂꯤ ꯃꯔꯝ ꯑꯁꯤꯅ ꯃꯁꯤ ꯀꯔꯕꯥꯔ ꯇꯧꯕꯗ ꯕꯤꯖꯤꯅꯦꯁ ꯇꯧꯕꯗ ꯑꯗꯨꯛꯀꯤ ꯃꯇꯤꯛ ꯀꯥꯅꯍꯜꯂꯤ ꯍꯥꯏꯖꯅꯤꯡꯉꯤ ꯃꯨꯒꯥ ꯂꯪ ꯃꯨꯒꯥ ꯂꯪ ꯍꯥꯏꯔꯤꯕ ꯑꯁꯤ ꯇꯤꯟ ꯃꯍꯨꯝꯗꯒꯤ ꯆꯤꯡꯕ ꯂꯪ ꯃꯈꯜ ꯑꯃꯅꯤ ꯂꯪ ꯑꯁꯤꯅ ꯐꯤ ꯐꯅꯦꯛ ꯑꯃꯗꯤ ꯅꯥꯆꯣꯝꯅꯆꯤꯡꯕ ꯑꯦꯅꯤ ꯄ꯭ꯔꯗꯛ ꯑꯥꯏꯇꯦꯝ ꯀꯌꯥ ꯑꯃ ꯁꯥꯗꯨꯅ ꯑꯩꯈꯣꯏꯅ ꯕꯤꯖꯤꯅꯦꯁ ꯇꯧꯕꯗ ꯀꯥꯅꯍꯜꯂꯤ ꯍꯪꯒꯥꯝ ꯊꯥꯎ ꯍꯪꯒꯥꯝ ꯊꯥꯎ ꯍꯥꯏꯔꯤꯕ ꯄꯣꯠ ꯑꯁꯤ ꯑꯩꯈꯣꯏꯅ ꯂꯧ ꯎꯈ꯭ꯔꯕ ꯃꯇꯨꯡꯗ ꯂꯧꯕꯨꯛꯇ ꯍꯪꯒꯥꯝ ꯃꯔꯨ ꯍꯨꯟꯗꯨꯅ ꯃꯔꯨ ꯂꯣꯛꯇꯨꯅ ꯑꯩꯈꯣꯏꯒꯤ ꯊꯥꯎ ꯁꯦꯝꯃꯒ ꯀꯔꯕꯥꯔ ꯑꯣꯏꯅ ꯕꯤꯖꯤꯅꯦꯁ ꯑꯣꯏꯅ ꯇꯧꯕꯗ ꯀꯥꯅꯕ ꯄꯤꯕ ꯄꯣꯁꯛ ꯑꯃꯅꯤ ꯕ꯭ꯔꯥꯎꯟ ꯁꯨꯒꯔ ꯕ꯭ꯔꯥꯎꯟ ꯁꯨꯒꯔ ꯍꯥꯏꯔꯤꯕ ꯑꯁꯤꯁꯨ ꯑꯩꯈꯣꯏꯒꯤ ꯆꯨꯗꯒꯤ ꯁꯨꯝꯇꯣꯛꯄ ꯃꯅꯤꯄꯨꯔꯗ ꯃꯔꯥꯡ ꯀꯥꯏꯅ ꯐꯪꯕ ꯄꯣꯁꯛ ꯑꯃꯅꯤ ꯃꯁꯤꯅ ꯁꯨꯡꯇꯣꯛꯇꯨꯅ ꯁꯦꯝꯇꯣꯛꯇꯨꯅ ꯕ꯭ꯔꯥꯎꯟ ꯁꯨꯒꯔ ꯁꯦꯝꯃꯕ ꯃꯇꯨꯡꯗ ꯑꯆꯥꯄꯣꯠ ꯁꯥꯕꯅꯆꯤꯡꯕ ꯑꯦꯅꯤ ꯑꯥꯏꯇꯦꯝ ꯁꯤꯖꯤꯟꯅꯗꯨꯅ ꯑꯩꯈꯣꯏꯅ ꯀꯥꯅꯕ ꯑꯗꯨꯛꯀꯤ ꯃꯇꯤꯛ ꯄꯤ ꯃꯩꯇꯩ ꯊꯨꯝ ꯃꯩꯇꯩ ꯊꯨꯝ ꯍꯥꯏꯔꯤꯕ ꯄꯣꯁꯛ ꯑꯁꯤ ꯑꯩꯈꯣꯏꯒꯤ ꯃꯅꯤꯄꯨꯔꯗꯇ ꯐꯪꯕ ꯑꯇꯣꯞꯄ ꯖꯒꯥꯗ ꯑꯦꯅꯤ ꯃꯐꯝꯗ ꯐꯪꯗꯕ ꯊꯨꯝ ꯃꯈꯜ ꯑꯃꯅꯤ ꯊꯨꯝ ꯑꯁꯤꯅ ꯈꯤꯇꯪ ꯊꯥꯛꯄꯗ ꯏꯟꯁꯥꯡ ꯑꯗꯨꯒꯤ ꯃꯍꯥꯎ ꯍꯦꯟꯒꯠꯍꯜꯂꯤ ꯌꯥꯝꯅ ꯊꯥꯛꯀꯗꯕ ꯆꯥꯡꯗꯒꯤ ꯃꯥꯒꯤ ꯈꯤꯇꯪ ꯍꯟꯊꯔꯒ ꯊꯥꯛꯑꯒ ꯑꯗꯨꯛꯀꯤ ꯃꯇꯤꯛ ꯀꯥꯅꯕ ꯍꯛꯆꯥꯡꯗꯁꯨ ꯐꯕ ꯑꯥꯏꯑꯣꯗꯤꯟ ꯌꯥꯎꯕ ꯄꯣꯁꯛ ꯑꯃꯅꯤ ꯍꯥꯏꯖꯅꯤꯡꯉꯤ ꯐꯧ ꯐꯧ ꯍꯥꯏꯕꯁꯤꯁꯨ ꯃꯅꯤꯄꯨꯔꯗꯗꯤ ꯐꯥꯔꯃꯔ ꯃꯔꯥꯡ ꯀꯥꯏꯅ ꯂꯩꯕ ꯃꯔꯝꯅ ꯃꯐꯝ ꯈꯨꯗꯤꯡꯃꯛꯇ ꯂꯧ ꯎꯅꯕꯒꯤ ꯄꯣꯠ ꯂꯩ ꯑꯗꯨꯅ ꯐꯧ ꯑꯁꯤꯗꯒꯤ ꯑꯩꯈꯣꯏꯅ ꯆꯦꯡ ꯁꯨꯡꯗꯣꯛꯇꯨꯅ ꯁꯦꯝꯗꯨꯅ ꯄ꯭ꯔꯖꯥ ꯃꯌꯥꯝꯗ ꯐꯪꯍꯟꯗꯨꯅ ꯑꯩꯈꯣꯏꯒꯤ ꯐꯪ ꯑꯁꯤꯗꯒꯤ ꯆꯥꯅꯕ ꯀꯌꯥ ꯄꯨꯊꯣꯛꯇꯨꯅ ꯃꯔꯥꯡ ꯀꯥꯏꯅ ꯄꯣꯊꯣꯛ ꯑꯁꯤ ꯐꯍꯜꯂꯕ ꯃꯇꯨꯡꯗ ꯑꯩꯈꯣꯏꯒꯤ ꯀꯔꯕꯥꯔꯗ ꯀꯥꯅꯕ ꯑꯗꯨꯛꯀꯤ ꯃꯇꯤꯛ ꯄꯤꯔꯤ ꯕꯣꯔꯤ ꯕꯣꯔꯤ ꯍꯥꯏꯔꯤꯕ ꯄꯣꯁꯛ ꯑꯁꯤꯁꯨ ꯑꯩꯈꯣꯏꯒꯤ ꯁꯧꯒꯂꯥꯏ ꯑꯃꯗꯤ ꯀꯪꯇꯛꯇꯒꯤ ꯁꯥꯕ ꯄꯣꯠ ꯑꯃꯅꯤ ꯃꯁꯤ ꯃꯅꯤꯄꯨꯔꯗꯇ ꯐꯪꯉꯤ ꯑꯇꯣꯞꯄ ꯖꯒꯥ ꯃꯐꯝ ꯑꯇꯩꯗ ꯐꯪꯗꯦ ꯍꯥꯏꯔꯤꯕ ꯄꯣꯠ ꯑꯁꯤ ꯍꯋꯥꯏ ꯊꯣꯡꯕ ꯏꯟꯁꯥꯡ ꯊꯣꯡꯕ ꯑꯇꯩ ꯑꯇꯩꯗ ꯍꯥꯞꯇꯨꯅ ꯀꯥꯅꯕ ꯑꯍꯥꯎꯕ ꯑꯍꯥꯎꯕ ꯄꯣꯠꯁꯨ ꯑꯣꯏ ꯀꯥꯅꯕ ꯀꯌꯥꯁꯨꯨ ꯄꯤ ꯆꯥꯕ ꯃꯇꯝꯗ ꯑꯩꯈꯣꯏꯒꯤ ꯐꯦꯠ ꯍꯦꯟꯒꯠꯍꯟꯗꯕ ꯑꯁꯤꯒꯨꯝꯕ ꯀꯌꯥ ꯑꯃꯁꯨ ꯄꯤꯔꯤ ꯃꯔꯝ ꯑꯗꯨꯅ ꯕꯣꯔꯤ ꯑꯁꯤ ꯑꯇꯣꯞꯄ ꯖꯒꯥꯗ ꯐꯪꯗꯕ ꯃꯅꯤꯄꯨꯔꯗꯇ ꯐꯪꯕ ꯄꯣꯁꯛ ꯃꯈꯜ ꯑꯃꯅꯤ ꯃꯁꯤꯅ ꯀꯔꯕꯥꯔ ꯑꯣꯏꯅ ꯇꯧꯗꯨꯅ ꯁꯤꯖꯤꯟꯅꯗꯨꯅ ꯁꯦꯟꯃꯤꯠꯂꯣꯟꯗ ꯐꯒꯠꯍꯟꯕ ꯀꯌꯥ ꯑꯃꯁꯨ ꯄꯤꯔꯤ